ꯑꯍꯥꯟꯕꯗ ꯐꯥꯏꯚ ꯊꯥꯎꯖꯟ ꯁꯤꯛꯁ ꯍꯟꯗ꯭ꯔꯦꯠ ꯐꯣꯔꯇꯤ ꯑꯅꯤꯁꯨꯕꯗ ꯑꯥꯏꯠ ꯊꯥꯎꯖꯟ ꯁꯤꯛꯁ ꯍꯟꯗ꯭ꯔꯦꯠ ꯐꯤꯐꯇꯤ ꯑꯍꯨꯝꯁꯨꯕꯗ ꯋꯥꯟ ꯊꯥꯎꯖꯟ ꯇꯨ ꯍꯟꯗ꯭ꯔꯦꯠ ꯃꯔꯤꯁꯨꯕꯗ ꯇꯨ ꯊꯥꯎꯖꯟ ꯐꯣꯔ ꯍꯟꯗ꯭ꯔꯦꯠ ꯁꯤꯛꯁꯇꯤ ꯃꯉꯥꯁꯨꯕꯗ ꯅꯥꯏꯟ ꯊꯥꯎꯖꯟ ꯁꯤꯛꯁ ꯍꯟꯗ꯭ꯔꯦꯠ ꯇ꯭ꯋꯦꯟꯇꯤ